ꯍꯦꯜꯂꯣ ꯕꯦꯔꯤꯛ ꯅꯠꯇ꯭ꯔꯣ

ꯃꯥꯅꯦ ꯃꯥꯅꯦ ꯅꯣꯏ ꯃꯊꯛꯀꯤ ꯗ꯭ꯔꯥꯒꯣꯟ ꯐ꯭ꯔꯨꯏꯠ ꯃꯌꯥꯝꯃ ꯄꯥꯟꯕ꯭ꯔꯥ ꯅꯍꯥꯟꯉꯩꯕꯨ ꯌꯦꯡꯁꯜꯂꯨꯗꯦ ꯉꯁꯤ ꯈꯛꯎꯕꯅꯤ ꯃꯨꯟꯅ ꯁꯨꯛꯌꯦꯡ ꯌꯦꯡꯉꯨꯗꯕꯩ ꯎꯗꯦ ꯑꯗꯨ ꯉꯁꯤꯈꯛ ꯎꯕ ꯍꯉꯛꯏꯅꯤ ꯀꯃꯥꯏ ꯀꯌꯥꯝ ꯀꯨꯏꯔꯕꯅꯣ ꯊꯥꯕꯁꯦ ꯑꯥ

ꯑꯅꯤ ꯑꯅꯤꯃꯛꯂꯣ ꯄꯥꯜꯂꯤꯁꯤ ꯃꯈꯟ ꯑꯅꯤꯃꯛꯂꯣ ꯑꯣ ꯑꯩ ꯍꯟꯉꯩ ꯌꯦꯡꯗꯕ ꯉꯁꯤꯈꯛ ꯌꯦꯡꯈꯠꯂꯛꯀꯥꯟꯗ ꯎꯔꯦ ꯎꯝ ꯎꯝ ꯑꯣ ꯑꯩꯁꯨ ꯍꯟꯗꯛ ꯀꯩꯅꯣꯁꯨ ꯊꯥ ꯂꯥꯛꯀꯥꯟꯗ ꯇꯥꯕ꯭ꯔꯥ ꯆꯥꯔꯥ ꯈꯔꯒ ꯂꯧꯔ ꯊꯥꯍꯧꯈꯤꯒꯦ ꯑꯩꯈꯣꯏꯒꯤ ꯃꯃꯜꯁꯨ ꯇꯥꯡꯕ ꯄꯣꯠꯅꯤꯅ ꯅꯣꯏꯗꯩ ꯌꯥꯝ ꯄꯥꯜꯂꯝꯕꯗ ꯑꯩꯁꯨ ꯍꯪꯉꯛꯏꯅꯦ ꯃꯈꯥꯗ ꯀꯨꯃꯛꯎꯗꯅ ꯑꯩꯁꯨ ꯀꯔꯤ ꯀꯔꯤ ꯊꯝꯕꯥꯜꯗꯣ ꯁꯤꯒꯤꯁꯤꯗ ꯐꯪꯕ ꯑꯝꯇ ꯅꯠꯇꯦꯕ ꯑꯩꯅ ꯊꯥꯔꯤꯃꯈꯩꯗꯣ ꯃꯄꯥꯟ ꯂꯝꯗꯩ ꯆꯦꯟꯕ ꯎꯔꯤꯁꯥꯒꯨꯝꯕ ꯀꯣꯜꯀꯇꯥꯗꯒꯤ ꯑꯗꯩ ꯆꯦꯟꯕꯅꯦꯕ ꯑꯗꯨꯏꯅꯦ ꯁꯤꯒꯤꯒ ꯑꯝꯐꯧ ꯃꯥꯅꯗ꯭ꯔꯤꯗꯣ ꯑꯗꯨꯗ ꯅꯠꯇꯦ ꯑꯩ ꯁꯤ ꯃꯔꯣꯏ ꯑꯃ ꯊꯥꯔꯤꯁꯦ ꯅꯥꯀꯟꯗ ꯃꯔꯣꯏ ꯀꯩꯀꯩ ꯊꯥꯔꯤ ꯃꯈꯩ ꯍꯥꯏꯁ ꯌꯦꯡꯎ ꯂꯥꯎ ꯑꯩꯁꯨ ꯐꯖꯅ ꯀꯤꯆꯟ ꯒꯥꯔꯗꯦꯟ ꯐꯖꯅ ꯇꯧꯔꯕꯅꯦ

ꯑꯉꯧꯕ ꯑꯉꯧꯕ ꯌꯦꯜꯂꯣ ꯃꯆꯨ ꯍꯪꯒꯥꯝꯄꯥꯟ ꯑꯗꯒꯤ ꯄꯤꯡ ꯃꯆꯨ ꯄꯔꯄꯜ ꯃꯆꯨ ꯃꯔꯤꯃꯨꯛ ꯁꯨꯕ ꯃꯥꯜꯂꯦ ꯑꯩꯈꯣꯏ ꯃꯅꯤꯄꯨꯔꯗꯗꯤ ꯃꯆꯨꯁꯦ ꯑꯃ ꯑꯅꯤꯗ ꯂꯩꯗꯅ ꯑꯩꯁꯦ ꯃꯄꯥꯟ ꯂꯝꯗꯒꯤ ꯆꯦꯟꯕ ꯉꯥꯛꯇꯅꯤꯅ ꯄꯨꯂꯞ ꯁꯨꯔꯦ ꯑꯗꯩ ꯊꯔꯣ ꯂꯩꯗꯨꯐꯧ ꯃꯣꯏꯗ ꯀꯩ ꯍꯥꯏꯅꯤ ꯑꯉꯥꯡꯕꯗ ꯃꯨꯁꯤꯟꯕ ꯍꯥꯏꯗꯣꯏꯔꯥ ꯀꯔꯤ ꯍꯥꯏꯗꯣꯏꯅꯣ ꯈꯪꯗꯦ ꯃꯆꯨ ꯁꯤ ꯂꯩꯇꯦ ꯇꯦꯛ ꯃꯆꯨꯒꯨꯝꯕ ꯌꯥꯎꯋꯦꯕ ꯑꯗꯩ ꯑꯔꯥꯡꯕ ꯌꯥꯎꯔꯤ ꯀꯩꯅꯣ ꯑꯉꯧꯕ ꯃꯆꯨꯗ ꯄꯔꯄꯜ ꯃꯆꯨꯅꯒ ꯂꯥꯡꯕ ꯌꯥꯎꯔꯤ ꯌꯦꯡꯎ ꯂꯥꯎ ꯅꯣꯏ ꯃꯥꯗꯤ ꯅꯍꯥꯟ ꯎꯈꯤꯕꯗ ꯃꯥꯁꯨ ꯉꯥꯎꯔ ꯆꯠꯈ꯭ꯔꯕꯅꯤ

ꯃꯃꯥꯡꯒꯤꯗꯨꯁꯨ ꯀꯩꯅꯣꯗꯣ ꯂꯩꯕꯥꯛꯇꯣ ꯂꯕꯨꯛꯀꯤ ꯂꯩꯕꯥꯛꯇꯣ ꯅꯀꯥꯟꯒꯤ ꯄꯨꯈ꯭ꯔꯤ ꯑꯆꯧꯕ꯭ꯔꯥ ꯍꯥꯏꯗꯤ ꯂꯩꯕꯥꯛ ꯀꯣꯠꯂꯦꯗꯅ ꯑꯗꯣ ꯑꯩꯅ ꯑꯗꯨꯝ ꯊꯥꯖꯟꯕ ꯑꯗꯨꯒ ꯗꯥꯏꯃꯟꯒꯥꯕꯨꯗꯤ ꯂꯩ ꯁꯠꯂꯝꯗꯥꯏꯗ ꯃꯔꯨ ꯈꯔ ꯈꯔꯗꯤ ꯈꯤꯛꯏ ꯎꯝ ꯍꯣꯏ ꯍꯣꯏ ꯍꯣꯏ ꯎꯝ ꯊꯝꯃꯦ ꯊꯝꯃꯦ